ꯍꯂꯣ ꯑꯥ ꯍꯥꯎ ꯑ ꯑꯣ ꯑ ꯑ ꯑ ꯑ

ꯑ ꯑꯗꯨ ꯏꯟꯗꯣꯝꯆꯥ ꯍꯣꯏꯅ ꯀꯌꯥ ꯌꯣꯟꯒꯦ ꯍꯥꯏꯔꯤꯅꯣ ꯑ ꯑ ꯑ ꯍꯣꯏ ꯍꯣꯏ ꯍꯣꯏ ꯍꯣꯏ ꯑꯗꯨ ꯏꯟꯗꯣꯝꯆꯥꯍꯣꯏꯒꯤ ꯌꯨꯝꯁꯦ ꯁꯥꯗꯧꯔꯕꯣ ꯑꯣ ꯑ ꯑ ꯑ ꯑꯥ ꯑꯩꯒꯤꯗꯤ ꯑꯗꯨꯝ ꯑꯗꯨꯝ ꯇꯧꯁꯜꯂꯅꯤꯗ ꯑ ꯑ ꯑ ꯑ ꯑꯗꯨ ꯑ ꯑꯩꯒꯤ ꯍꯥꯡꯆꯤꯠꯇꯣ ꯌꯨꯝꯐꯝ ꯊꯣꯟꯅꯕꯒꯤ ꯇꯇꯥꯗ ꯂꯩꯕꯥꯛ ꯍꯣꯟꯅꯕꯒꯤ ꯍꯥꯏꯕꯅꯦꯕ ꯑꯗꯣ ꯂꯝꯕꯤꯗꯨꯗꯤ ꯈꯔ ꯈꯨꯏꯗꯅ ꯑꯗꯨꯗꯨꯅ ꯃꯅꯤꯡꯉꯣꯝꯗꯒꯤ ꯑꯗꯨꯝ ꯍꯩꯍꯟꯕ ꯌꯥꯒꯗ꯭ꯔꯣ ꯑꯣ ꯑꯗꯨꯗꯤ ꯃꯅꯤꯡꯒꯤ ꯋꯥꯄꯜꯗꯣ ꯍꯥꯏꯐꯦꯠ ꯀꯩꯅꯣ ꯖꯦ ꯁꯤ ꯕꯤꯅ ꯇꯛꯈꯥꯏꯍꯜꯂꯒ ꯆꯪꯍꯜꯂꯁꯤꯔꯥ ꯑꯗꯨꯃꯥꯏꯅ ꯇꯧꯔꯁꯤꯔꯥ ꯑ ꯑ ꯑꯣ ꯑꯩ ꯍꯌꯦꯡ ꯍꯥꯡꯆꯤꯠꯇꯣ ꯑꯩꯈꯣꯏ ꯌꯨꯝꯐꯝ ꯊꯣꯟꯕꯒꯤ ꯂꯥꯛꯄꯒꯤꯗꯣ ꯑꯗꯨꯗ ꯐꯖꯅ ꯁꯥꯟꯅꯔꯁꯦꯕ ꯑꯗꯨ ꯀꯩꯅꯣ ꯇꯧꯕꯗꯤ ꯗ꯭ꯔꯦꯟꯁꯤ ꯍꯥꯟꯅ ꯆꯟꯖꯟꯁꯤ ꯍꯥꯏꯔꯣ ꯏꯟꯗꯣꯝꯆꯥ ꯅꯠꯇ꯭ꯔꯒꯅ ꯀꯣꯟꯅ ꯆꯟꯁꯤ ꯍꯥꯏꯔꯣ ꯑ ꯑ ꯑꯣ ꯑꯗꯨ ꯏꯟꯗꯣꯝꯆꯥ ꯁꯤꯃꯦꯟ ꯀꯔꯤ ꯀꯔꯥ ꯈꯔ ꯊꯥꯈꯤꯗꯧꯔꯤꯕ ꯑꯗꯣ ꯏꯟꯗꯣꯆꯥꯍꯣꯏ ꯁꯨꯃꯥꯡꯗꯣ ꯁꯪꯒꯗ꯭ꯔꯥ ꯍꯥꯏꯐꯦꯠ ꯊꯥꯕ ꯈꯣꯠꯄ ꯑꯃ ꯑꯃ ꯁꯨꯝ ꯇꯧꯅꯕ ꯌꯥꯏ ꯑ ꯍꯣꯏ ꯍꯣꯏ ꯑꯗꯨꯃꯥꯏꯅ ꯇꯧꯔꯁꯤꯀꯣ ꯏꯟꯗꯣꯝꯆꯥ ꯑ ꯊꯝꯃꯦ ꯊꯝꯃꯦ